ꯃꯅꯤꯄꯨꯔꯗ ꯃꯔꯨ ꯑꯣꯏꯕ ꯅꯥꯠꯀꯤ ꯊꯧꯔꯝꯁꯤꯡ ꯍꯥꯏꯕ ꯇꯥꯔꯒꯗꯤ ꯂꯝꯇꯥ ꯊꯥ ꯂꯥꯛꯄ ꯃꯇꯝꯗ ꯌꯥꯎꯁꯪ ꯀꯨꯝꯍꯩ ꯌꯥꯎꯁꯪ ꯀꯨꯝꯍꯩꯁꯤꯗ ꯍꯛꯆꯥꯡꯁꯨꯡꯁꯨ ꯇꯦꯛ ꯇꯦꯛꯈꯠꯍꯟꯅꯕꯒꯤꯗꯃꯛꯇ ꯏꯪꯈꯠꯂꯛꯂꯤꯕ ꯑꯉꯥꯡꯁꯤꯡ ꯑꯃꯗꯤ ꯃꯤꯌꯥꯏ ꯆꯜꯂꯕ ꯃꯧꯁꯤꯡꯒꯤꯁꯨ ꯂꯣꯏꯅꯅ ꯃꯣꯏꯒꯤ ꯌꯥꯎꯁꯪꯒꯤ ꯁꯥꯅ ꯈꯣꯠꯅꯕ ꯌꯥꯏꯁꯪ ꯁ꯭ꯄꯣꯔꯠꯁ ꯍꯥꯏꯅ ꯇꯧꯋꯦ ꯃꯣꯏꯒꯤ ꯃꯈꯜ ꯃꯈꯜ ꯊꯧꯔꯤ ꯆꯤꯡꯕꯅ ꯆꯤꯡ ꯑꯍꯣ ꯆꯤꯡꯕꯅ ꯆꯤꯡꯕ ꯂꯝꯖꯦꯜ ꯑꯗꯒꯤ ꯏꯕꯟ ꯑꯉꯥꯡ ꯃꯆꯥꯁꯤꯡꯒꯤ ꯏꯔꯣꯏ ꯈꯣꯠꯂꯣꯏꯕ ꯑꯁꯤꯒꯨꯝꯕ ꯃꯌꯥꯝ ꯑꯁꯦ ꯁꯤꯖꯤꯟꯅꯩ ꯍꯛꯆꯥꯡꯁꯨ ꯇꯦꯛꯈꯠꯅꯕ ꯑꯣꯏꯅ ꯑꯁꯤꯒꯤ ꯊꯧꯑꯣꯡꯁꯤꯡ ꯁꯤꯖꯤꯟꯅꯩ ꯑꯗꯨꯒꯤꯁꯨ ꯃꯊꯛꯇ ꯅꯨꯡꯗꯥꯡ ꯇꯥꯔꯛꯄ ꯃꯇꯝꯗ ꯃꯌꯥꯝꯁꯤꯡ ꯂꯩꯁꯥꯕꯤ ꯄꯥꯈꯪꯁꯤꯡꯒꯤ ꯑꯣꯏꯅ ꯊꯥꯕꯜ ꯆꯣꯡꯕ ꯍꯥꯏꯅ ꯅꯥꯠꯀꯤ ꯆꯠꯅꯕꯤ ꯑꯃ ꯄꯥꯡꯊꯣꯛꯑꯦ ꯁꯤ ꯅꯠꯇꯕ ꯑꯇꯣꯞꯄ ꯃꯇꯝꯗ ꯍꯥꯏꯔꯒꯅ ꯂꯥꯏ ꯍꯔꯥꯎꯕ ꯑꯩꯈꯣꯏꯒꯤ ꯀꯜꯆꯔꯒ ꯌꯥꯝꯅ ꯀꯜꯆꯔꯒꯤ ꯑꯥꯏꯗꯦꯟꯇꯤꯇꯤ ꯑꯣꯏꯕ ꯑꯁꯤꯒꯨꯝꯕ ꯀꯨꯝꯍꯩ ꯑꯃ ꯄꯥꯡꯊꯣꯛꯑꯦ ꯑꯗꯨꯒ ꯃꯁꯤꯒꯤ ꯑꯩꯈꯣꯏꯒꯤ ꯆꯠꯅꯕꯤꯁꯤꯡꯁꯤꯅ ꯑꯇꯣꯞꯄ ꯂꯝꯁꯤꯡꯒꯒꯤ ꯈꯦꯠꯅꯕ ꯍꯥꯏꯕ ꯇꯥꯔꯒꯗꯤ ꯀꯨꯝꯍꯩꯁꯤꯗ ꯑꯩꯈꯣꯏꯒꯤ ꯆꯠꯅꯕꯤ ꯀꯟꯈꯠꯄꯗ ꯅꯠꯇꯅ ꯑꯩꯈꯣꯏꯒꯤ ꯑꯍꯜ ꯂꯃꯟꯁꯤꯡ ꯑꯉꯥꯡꯁꯤꯡ ꯆꯍꯤ ꯈꯦꯠꯅꯕ ꯈꯥꯏꯗꯅ ꯄꯨꯝꯅꯃꯛꯅ ꯁꯔꯨꯛ ꯌꯥꯃꯤꯟꯅꯕ ꯑꯃꯁꯨ ꯐꯪꯏ